ꯕꯣꯂꯤꯋꯨꯠ ꯐꯤꯂꯝꯒꯤ ꯊꯥꯏꯅ ꯑꯩꯈꯣꯏꯅ ꯌꯦꯡꯉꯛꯄꯁꯦ ꯗꯤꯜ ꯐꯤꯂꯝ ꯌꯦꯡꯉꯛꯑꯦ ꯑꯇꯩ ꯑꯇꯩ ꯐꯤꯂꯝꯁꯨ ꯃꯌꯥꯝꯕꯨꯗꯤ ꯌꯦꯡꯉꯛꯑꯦ ꯑꯗꯨ ꯑꯣꯏꯔꯁꯨ ꯗꯤꯜ ꯐꯤꯂꯝꯒꯤ ꯃꯇꯝꯗꯨꯗ ꯌꯥꯝꯅ ꯀꯩꯅꯣ ꯑꯣꯏꯅ ꯆꯠꯄ ꯍꯥꯏꯇꯥꯔꯦ ꯅꯧꯔꯤꯉꯩ ꯃꯇꯝꯅꯤꯅ ꯑꯗꯨꯗ ꯁꯦꯠꯄꯁꯦ ꯃꯥꯗꯨꯔꯤꯅ ꯁꯦꯠꯄꯁꯦ ꯑꯩꯈꯣꯏꯒꯤ ꯁꯥꯔꯤꯁꯨ ꯁꯦꯠꯂꯦ ꯑꯗꯨꯒ ꯏꯁꯀꯔꯠ ꯑꯩꯈꯣꯏꯒꯤ ꯃꯦꯗꯤ ꯀꯩꯅꯣ ꯑꯣꯏꯅ ꯀꯧꯔꯀꯥꯟꯗ ꯑꯩꯈꯣꯏꯒꯤ ꯄꯥꯝꯕꯣꯝ ꯈꯔ ꯁꯨꯛꯂꯞ ꯇꯧꯔꯒ ꯑꯃ ꯁꯦꯠꯄꯅꯦ ꯁꯦꯠꯂꯦꯕ ꯂꯤꯠꯂꯦꯕꯀꯣ ꯑꯗꯨꯁꯨ ꯌꯥꯝ ꯐꯖꯩ ꯑꯗꯨꯒꯤ ꯀꯂꯔ ꯃꯥꯒꯤ ꯀꯩꯅꯣꯗꯣ ꯍꯥꯏꯗꯤ ꯑꯩꯅꯁꯨ ꯌꯥꯝ ꯄꯥꯝꯕ ꯍꯥꯏꯇꯥꯔꯦ ꯑꯗꯨꯒ ꯐꯤꯂꯝꯗꯨꯁꯨ ꯃꯇꯝꯗꯨꯗ ꯃꯃꯤꯡ ꯆꯠꯂꯦ ꯑꯗꯨꯒ ꯑꯩꯈꯣꯏꯒꯤ ꯃꯌꯥꯝꯅꯁꯨ ꯌꯥꯝ ꯄꯥꯝꯅ ꯌꯦꯡꯅꯈꯤꯕ ꯐꯤꯂꯝ ꯑꯃ ꯑꯣꯏꯈꯤ ꯑꯗꯨꯒꯤꯗ ꯁꯦꯠꯈꯤꯕ ꯗ꯭ꯔꯦꯁꯇꯣ ꯌꯥꯝ ꯐꯖꯩ ꯑꯗꯣ ꯇꯨꯍꯟꯒꯦꯅ ꯇꯧꯕꯀꯥꯟꯗ ꯑꯩꯅ ꯇꯨꯕꯗꯤ ꯇꯨꯍꯧꯗ꯭ꯔꯦ ꯁꯦꯠꯄꯗꯤ ꯁꯦꯠꯍꯧꯗ꯭ꯔꯦꯀꯣ ꯑꯗꯣ ꯁꯥꯔꯤꯗꯨꯗꯤ ꯑꯩꯈꯣꯏꯒꯤ ꯁꯥꯔꯤꯗꯨ ꯃꯆꯨꯁꯨ ꯌꯥꯝ ꯐꯖꯩ ꯑꯗꯨ ꯀꯂꯔꯁꯨ ꯏꯪ ꯏꯪ ꯂꯥꯎꯔꯒ ꯇꯧꯔꯒ ꯑꯩꯈꯣꯏꯒꯤ ꯃꯇꯝꯗꯨꯒꯤ ꯑꯣꯏꯅ ꯌꯥꯝꯅ ꯐꯖꯈꯤꯕ ꯍꯥꯏꯇꯥꯔꯦ ꯑꯗꯣ ꯑꯍꯦꯟꯕ ꯌꯥꯝ ꯍꯦꯟꯅ ꯑꯩꯈꯣꯏꯅ ꯀꯩꯅꯣ ꯑꯩꯈꯣꯏꯒꯤ ꯐꯤꯂꯝꯗ ꯍꯣꯂꯤꯋꯨꯠꯇ ꯇꯧꯔꯒꯁꯨ ꯑꯩꯈꯣꯏꯅ ꯃꯇꯧ ꯇꯝꯗꯤ ꯂꯣꯏꯅ ꯇꯝꯅꯩ ꯑꯉꯥꯡ ꯅꯍꯥ ꯑꯗꯩ ꯅꯨꯄꯥ ꯃꯆꯥ ꯏꯪꯈꯠꯂꯛꯄ ꯅꯨꯄꯤ ꯃꯆꯥꯈꯩ ꯑꯩꯈꯣꯏꯁꯨ ꯃꯇꯧꯕꯨꯗꯤ ꯑꯗꯨꯝ ꯇꯝꯃꯦ ꯑꯣꯏꯔꯒꯁꯨ ꯉꯁꯥꯏꯒꯤ ꯗ꯭ꯔꯦꯁꯇꯨꯗꯤ ꯇꯨꯔꯒ ꯑꯩꯈꯣꯏꯅ ꯁꯦꯠꯄꯃꯛꯇꯤ ꯉꯝꯍꯧꯗ꯭ꯔꯦ